ꯑꯩ ꯍꯧꯖꯤꯛ ꯂꯥꯏꯔꯤꯛ ꯇꯝꯃꯤ ꯂꯥꯏꯔꯤꯛ ꯇꯝꯕ ꯂꯣꯏꯔꯒ ꯔꯤꯁꯔꯁ ꯇꯧꯅꯕ ꯀꯟꯅ ꯇꯧꯔꯤ ꯔꯤꯁꯔꯁ ꯇꯧꯕꯁꯦ ꯂꯣꯏꯔꯒ ꯑꯩ ꯑꯉꯥꯡꯁꯤꯡ ꯀꯩꯀꯩ ꯂꯥꯏꯔꯤꯛ ꯇꯥꯛꯁꯤꯜꯂꯒ ꯒꯣꯃꯦꯟꯒꯤ ꯀꯩꯒꯤ ꯊꯕꯛ ꯇꯧꯔꯒ ꯁꯥꯇ꯭ꯔꯁꯤꯡꯕꯨ ꯇꯥꯛꯄꯤꯔꯒ ꯇꯝꯕꯤꯕ ꯈꯣꯠꯄꯤꯕ ꯁꯨꯝꯕꯁꯤꯡ ꯑꯁꯤ ꯌꯦꯡꯁꯤꯟꯕꯗ ꯅꯠꯇꯅ ꯁꯔꯀꯥꯔꯒꯤ ꯀꯔꯤꯒꯤ ꯁꯨꯝꯕꯁꯤꯁꯨ ꯌꯦꯡꯁꯤꯜꯂꯒ ꯊꯕꯛ ꯇꯧꯅꯕ ꯀꯟꯅ ꯍꯣꯠꯅꯔꯤ